ꯏꯪꯈꯣꯜꯗ ꯊꯥꯒꯗꯕ ꯁꯦꯞꯄ꯭ꯂꯤꯡꯁ ꯑꯁꯤ ꯑꯩꯈꯣꯏꯅ ꯀꯗꯥꯏ ꯀꯗꯥꯏꯗꯒꯤ ꯐꯪꯕꯅꯣ ꯍꯥꯏꯕꯗꯤ ꯁꯦꯞꯄ꯭ꯂꯤꯡꯁ ꯑꯌꯥꯝꯕ ꯑꯁꯤ ꯑꯩꯈꯣꯏ ꯏꯁꯥꯅ ꯁꯦꯝꯕꯁꯨ ꯂꯩꯌꯦ ꯏꯁꯥꯅ ꯁꯦꯝꯕꯁꯤ ꯑꯩꯈꯣꯏꯁꯤ ꯀꯔꯤ ꯀꯔꯤꯅꯣ ꯍꯥꯏꯔꯒ ꯍꯪꯒꯥꯝ ꯑꯁꯤ ꯑꯩꯈꯣꯏ ꯏꯁꯥꯅ ꯁꯦꯝꯕꯅꯤ ꯆꯨꯖꯥꯛ ꯑꯁꯤ ꯑꯩꯈꯣꯏ ꯏꯁꯥꯅ ꯁꯦꯝꯕꯅꯤ ꯀꯣꯕꯤꯁꯤ ꯑꯩꯈꯣꯏ ꯏꯁꯥꯅ ꯁꯦꯝꯕꯅꯤ ꯍꯋꯥꯏꯖꯥꯔ ꯑꯁꯤ ꯑꯩꯈꯣꯏ ꯏꯁꯥꯅ ꯁꯦꯝꯕꯅꯤ ꯏꯁꯀ꯭ꯋꯥꯁ ꯑꯁꯤ ꯑꯩꯈꯣꯏ ꯏꯁꯥꯅ ꯁꯦꯝꯕꯅꯤ ꯑꯗꯨ ꯈꯣꯏꯅ ꯏꯁꯥꯅ ꯁꯦꯝꯕꯅꯤ ꯑꯩꯈꯣꯏꯅ ꯁꯦꯞꯄ꯭ꯂꯤꯡꯁ ꯑꯁꯤ ꯃꯄꯥꯟꯗꯒꯤ ꯄꯨꯔꯛꯄ ꯑꯁꯤ ꯀꯔꯤ ꯀꯔꯤꯅꯣ ꯍꯥꯏꯔꯒ ꯀꯦꯔꯣꯠꯀꯨꯝꯕ ꯔꯦꯗꯤꯁꯀꯨꯝꯕ ꯀꯣꯂꯤꯐ꯭ꯂꯥꯋꯔꯒꯨꯝꯕ ꯑꯗꯨꯒ ꯇꯣꯡꯉꯥꯟ ꯇꯣꯡꯉꯥꯟꯕ ꯅꯥꯄꯤ ꯑꯁꯤ ꯃꯄꯥꯟꯗꯒꯤ ꯐꯪꯕꯅꯤ ꯑꯩꯈꯣꯏꯅ ꯁꯦꯞꯄ꯭ꯂꯤꯡ ꯑꯁꯤ ꯀꯔꯝ ꯍꯥꯏꯅ ꯁꯦꯝꯕꯅꯣ ꯍꯥꯏꯔꯒ ꯂꯩꯕꯥꯛ ꯑꯅꯧꯕ ꯑꯁꯤ ꯈꯨꯟꯇꯣꯛꯂꯒ ꯑꯥꯗ ꯃꯥꯒꯤ ꯃꯔꯨ ꯑꯁꯤ ꯍꯥꯞꯆꯤꯜꯂꯒ ꯊꯥ ꯑꯃꯒꯨꯝꯕ ꯉꯥꯏꯕꯗ ꯃꯥꯒꯤ ꯄꯥꯝꯕꯤꯁꯤ ꯊꯣꯛꯄꯅꯤ ꯊꯣꯛꯈ꯭ꯔꯕ ꯃꯇꯨꯡꯗ ꯑꯩꯈꯣꯏꯅ ꯁꯤ ꯄꯥꯝꯕꯤ ꯑꯁꯤ ꯁꯪꯇꯣꯛꯂꯒ ꯄꯥꯝꯕꯤꯁꯤ ꯁꯪꯇꯣꯛꯄ ꯑꯗꯨꯗꯨ ꯑꯅꯧꯕ ꯃꯐꯝꯗ ꯆꯠꯂꯒ ꯊꯥꯕꯅꯤ ꯊꯥꯕ ꯃꯇꯨꯡꯗ ꯊꯥ ꯑꯍꯨꯝꯒꯤ ꯃꯇꯨꯡꯗ ꯑꯃꯨꯛꯀ ꯄꯥꯝꯕꯤꯁꯤ ꯑꯩꯈꯣꯏꯅ ꯆꯥꯕ ꯌꯥꯕꯅꯤ ꯑꯩꯈꯣꯏꯒꯤ ꯑꯦꯟꯖꯥꯡ ꯅꯥꯄꯤ ꯏꯪꯈꯣꯜꯗ ꯊꯥꯔꯤꯕ ꯑꯦꯟꯁꯥꯡ ꯑꯁꯤ ꯊꯥ ꯑꯍꯨꯝ ꯃꯇꯨꯡꯗꯗꯤ ꯆꯥꯕ ꯌꯥꯕꯅꯤ